ꯇꯥꯕ꯭ꯔ ꯍꯧꯖꯤꯛꯀꯥꯟ ꯅꯉꯣꯟꯗ ꯀꯦꯛ ꯂꯩꯕ꯭ꯔ ꯀꯦꯞ ꯁꯦꯝꯅꯤꯡꯉꯥꯏꯒꯤ ꯄꯣꯠꯀꯨꯝꯕ ꯍꯣꯏꯌꯦ ꯍꯌꯦꯡ ꯑꯉꯥꯡꯒꯤ ꯕꯥꯔꯠꯗꯦ ꯑꯃ ꯂꯩꯕ ꯑꯗꯨꯒꯤ ꯀꯦꯛ ꯑꯃ ꯑꯣꯔꯗꯔ ꯇꯧꯒꯦ ꯍꯥꯏꯅ ꯈꯟꯕ ꯀꯔꯤ ꯀꯔꯤ ꯐ꯭ꯂꯦꯕꯔ ꯂꯩꯕ꯭ꯔ ꯎꯝ ꯑꯗꯨ ꯆꯣꯛꯀ꯭ꯂꯦꯠꯀꯤ ꯑꯃ ꯁꯦꯝꯕꯤꯌꯣ ꯀꯦ ꯖꯤ ꯑꯅꯤꯒꯤꯀꯣ ꯍꯦꯞꯄꯤ ꯕꯥꯠꯗꯦꯒꯤ ꯍꯣꯏ ꯗꯤꯖꯥꯏꯟꯁꯨ ꯐꯖꯅ ꯁꯦꯝꯕꯤꯌꯣ ꯑꯉꯥꯡꯒꯤ ꯅꯨꯄꯤꯒꯤꯅꯦ ꯍꯣꯏ ꯑꯗꯨꯝ ꯕꯥꯔꯕꯤꯒꯤ ꯗꯤꯖꯥꯏꯟꯁꯨ ꯌꯥꯔꯗꯤ ꯁꯦꯝꯕꯤꯌꯣ ꯍꯌꯦꯡ ꯑꯗꯨꯝ ꯄꯨꯝ ꯑꯅꯤ ꯑꯍꯨꯝꯒꯨꯝꯕꯗ ꯑꯗꯨꯝ ꯂꯥꯛꯂꯒ ꯂꯧꯒꯦ ꯑꯗꯨ ꯀꯦ ꯖꯤ ꯑꯅꯤ ꯑꯗꯨꯝ ꯂꯧꯒꯦ ꯍꯣꯏ ꯀꯦ ꯖꯤ ꯑꯅꯤ ꯍꯦꯞꯄꯤ ꯕꯥꯔꯗꯦ ꯍꯥꯏꯅ ꯐꯖꯟꯅ ꯏꯕꯤꯌꯣ ꯗꯤꯖꯥꯏꯟꯗꯣ ꯆꯍꯤ ꯑꯅꯤꯒꯤ ꯆꯍꯤ ꯑꯅꯤ ꯃꯤꯡꯗ ꯕꯥꯐꯅꯦ ꯍꯥꯏꯅ ꯍꯥꯞꯄꯤꯌꯣ ꯃꯤꯡꯗꯨꯀꯣ ꯍꯣꯏ ꯑꯩꯅ ꯏꯔꯒ ꯋꯥꯠꯆꯞ ꯇꯧꯕꯤꯒꯦ ꯎꯝ ꯑꯗꯨꯝ ꯂꯩꯒꯅꯤꯀꯣ ꯅꯈꯣꯏ ꯍꯌꯦꯡ ꯄꯨꯡ ꯑꯅꯤ ꯑꯍꯨꯝꯒꯨꯝꯕꯗ ꯎꯝ ꯑꯗꯨꯗꯤ ꯑꯩꯈꯣꯏ ꯔꯦꯗꯤ ꯇꯧꯔꯒ ꯂꯥꯛꯀꯦ ꯑꯥ ꯑꯥ ꯎꯝ ꯑꯗꯨꯝ ꯃꯃꯟꯗꯨ ꯈꯔ ꯗꯤꯁꯀꯥꯎꯟ ꯇꯧꯕ ꯌꯥꯒꯦꯔꯀꯣ

ꯎꯝ ꯀꯦ ꯖꯤ ꯑꯅꯤ ꯂꯧꯕꯅꯤꯅ ꯀꯣ ꯍꯣꯏ ꯑꯗꯨꯗꯤ ꯊꯝꯒꯦꯀꯣ ꯍꯌꯦꯡ ꯂꯥꯛꯀꯦ